ꯂꯤꯁꯤꯡ ꯇꯔꯥꯒ ꯆꯥꯝꯃꯉꯥꯒ ꯌꯥꯡꯈꯩꯃꯉꯥ ꯂꯤꯁꯤꯡ ꯀꯨꯟꯒ ꯆꯥꯝꯃꯉꯥꯒ ꯅꯤꯐꯨ ꯂꯤꯁꯤꯡ ꯅꯤꯐꯨꯒ ꯆꯍꯨꯝꯒ ꯌꯥꯡꯈꯩ ꯂꯥꯈ ꯑꯃꯒ ꯂꯤꯁꯤꯡ ꯌꯥꯡꯈꯩꯒ ꯆꯥꯝꯃꯒ ꯀꯨꯟ ꯂꯥꯈ ꯑꯃꯒ ꯂꯤꯁꯤꯡ ꯍꯨꯝꯐꯨ ꯃꯉꯥ ꯆꯥꯝꯃꯒ ꯌꯥꯡꯈꯩ